ꯌꯥꯝꯅ ꯅꯨꯡꯉꯥꯏꯖꯔꯦ ꯑꯩ ꯃꯥꯁ ꯀꯃ꯭ꯌꯨꯅꯤꯀꯦꯁꯟꯗ ꯃꯅꯤꯄꯨꯔꯤ ꯌꯨꯅꯤꯚꯔꯁꯤꯇꯤꯗ ꯑꯣꯖꯥ ꯑꯣꯏꯖꯔꯤ ꯑꯗꯣ ꯑꯩꯍꯥꯛ ꯁꯦꯡꯅ ꯍꯥꯏꯖꯔꯒꯗꯤ ꯑꯩꯍꯥꯛ ꯌꯥꯝꯅ ꯃꯣꯔꯦꯜ ꯄ꯭ꯔꯤꯟꯁꯤꯄꯜꯁ ꯑꯃꯗꯤ ꯑꯩꯈꯣꯏꯒꯤ ꯏꯊꯤꯀꯦꯜ ꯏꯁꯨꯁ ꯃꯌꯥꯝ ꯑꯃ ꯂꯩꯔꯤꯕꯁꯤ ꯃꯁꯤ ꯆꯠꯅ ꯀꯥꯡꯂꯣꯟ ꯀꯌꯥ ꯑꯃ ꯊꯨꯒꯥꯏꯔꯛꯄꯗꯒꯤ ꯉꯁꯤꯗꯤ ꯂꯩꯕꯥꯛꯁꯤꯗ ꯁꯥꯟꯇꯤ ꯂꯩꯕꯁꯤ ꯏꯎ ꯎꯗ꯭ꯔꯦ ꯃꯁꯤ ꯁꯥꯟꯇꯤ ꯍꯥꯏꯕꯁꯦ ꯑꯩ ꯏꯁꯥꯃꯛꯀꯤ ꯑꯣꯏꯅ ꯈꯟꯖꯔꯒꯗꯤ ꯁ꯭ꯀꯨꯜꯗ ꯍꯧꯅ ꯄꯤꯁ ꯍꯥꯏꯕꯁꯦ ꯁ꯭ꯀꯨꯜ ꯀꯔꯤꯀꯨꯂꯝꯗ ꯌꯥꯎꯍꯟꯅꯤꯡꯉꯤ ꯍꯥꯞꯐꯟꯅꯤꯡꯏ ꯃꯁꯤ ꯑꯩꯈꯣꯏꯒꯤ ꯃꯤꯑꯣꯏꯕ ꯑꯃꯅ ꯃꯤꯑꯣꯏꯕ ꯑꯃꯗ ꯀꯔꯤ ꯆꯠꯅꯄꯊꯥꯞ ꯆꯠꯀꯅꯤ ꯀꯔꯝꯕ ꯕꯦꯕꯥꯔ ꯑꯩꯈꯣꯏ ꯎꯠꯀꯅꯤ ꯁꯤꯗꯒꯤ ꯍꯦꯟꯅ ꯑꯩꯈꯣꯏ ꯎ ꯋꯥ ꯁꯥ ꯉꯥ ꯑꯩꯈꯣꯏꯒꯤ ꯄ꯭ꯔꯀꯤꯇꯤꯒꯤ ꯂꯩꯖꯔꯤꯕ ꯍꯥꯟꯅꯒꯤ ꯆꯠꯅ ꯄꯊꯥꯞ ꯑꯁꯤ ꯀꯔꯝꯍꯥꯏꯅ ꯑꯃꯨꯛ ꯌꯣꯛꯈꯠꯀꯅꯤ ꯃꯁꯤ ꯑꯩꯈꯣꯏ ꯌꯥꯝꯅ ꯃꯔꯨ ꯑꯣꯏꯕ ꯑꯃ ꯍꯥꯏꯕꯗꯣ ꯌꯧꯁꯜꯂꯛꯑꯦ ꯌꯥꯝꯅꯁꯨ ꯂꯥꯏꯕ ꯇꯧꯕꯗꯗꯤ ꯑꯗꯨꯕꯨ ꯃꯁꯤ ꯑꯩꯈꯣꯏꯗ ꯇꯧꯗꯕ ꯌꯥꯗꯕ ꯍꯥꯏꯕꯒꯤ ꯊꯧꯗꯥꯡ ꯑꯗꯨ ꯂꯧꯔꯛꯑꯦ ꯃꯗꯣ ꯃꯁꯤꯒꯨꯝꯕꯁꯤ ꯃꯌꯥꯝꯁꯤ ꯑꯍꯥꯟꯕꯁꯤ ꯁꯦꯡꯅ ꯑꯩꯈꯣꯏꯒꯤ ꯃꯣꯔꯦꯜ ꯄ꯭ꯔꯤꯟꯁꯤꯄꯜꯁꯁꯤ ꯄ꯭ꯔꯦꯛꯇꯤꯀꯦꯜꯂꯤ ꯑꯦꯄ꯭ꯂꯥꯏ ꯇꯧꯔꯒꯗꯤ ꯑꯉꯥꯡ ꯑꯣꯏꯔꯤꯉꯩꯗꯒꯤ ꯍꯧꯅ ꯃꯁꯤ ꯑꯩꯈꯣꯏ ꯁꯣꯏꯗꯅ ꯑꯃꯨꯛ ꯍꯟꯅ ꯁꯥꯟꯇꯤ ꯍꯥꯏꯕꯁꯦ ꯊꯝꯒꯗ꯭ꯔꯥ ꯍꯥꯏꯅ ꯈꯜꯂꯤ ꯏꯁꯥꯗ ꯃꯁꯤꯅꯗꯤ ꯆꯥꯎꯈꯠ ꯊꯧꯔꯥꯡꯒꯤ ꯉꯁꯤꯒꯤ ꯂꯥꯛꯂꯤꯕ ꯑꯑꯣꯟꯕ ꯃꯌꯥꯝ ꯑꯁꯤꯗ ꯑꯩꯈꯣꯏ ꯁꯣꯏꯗꯅ ꯌꯥꯎꯕ ꯉꯝꯒꯅꯤ ꯃꯁꯤ ꯑꯁꯦꯡꯕ ꯑꯩꯈꯣꯏꯒꯤ ꯄꯥꯟꯗꯝ ꯑꯃ ꯑꯣꯏꯅ ꯑꯩꯈꯣꯏꯒꯤ ꯑꯈꯪ ꯑꯍꯩꯁꯤꯡꯅ ꯃꯔꯤ ꯂꯩꯅꯕ ꯃꯥꯒꯤ ꯒꯣꯔꯟꯃꯦꯟ ꯑꯊꯣꯔꯤꯇꯤ ꯄ꯭ꯔꯥꯏꯚꯦꯇ ꯑꯦꯟ ꯁꯤꯚꯤꯜ ꯁꯣꯁꯥꯏꯇꯤꯁ ꯃꯌꯥꯝ ꯑꯃ ꯂꯩꯔꯤꯁꯤꯅ ꯁꯦꯝꯕꯤ ꯁꯥꯕꯤꯗꯨꯅ ꯀꯔꯤꯅ ꯐꯖꯒꯅꯤ ꯀꯔꯤꯅ ꯆꯨꯝꯒꯅꯤ ꯍꯥꯏꯕꯗꯨ ꯌꯦꯡꯗꯅ ꯏꯁꯀꯨꯜꯗꯒꯤ ꯍꯧꯅ ꯀꯣꯂꯦꯖ ꯑꯃꯗꯤ ꯑꯋꯥꯡꯕ ꯊꯥꯛꯀꯤ ꯃꯍꯩꯔꯣꯏꯤꯡ ꯇꯝꯐꯝꯁꯤꯡꯗ ꯇꯝꯐꯝ ꯂꯣꯏꯁꯪꯁꯤꯡꯗ ꯃꯁꯤ ꯆꯠꯅ ꯀꯥꯡꯂꯣꯟ ꯆꯠꯅ ꯄꯊꯥꯞ ꯑꯩꯈꯣꯏꯒꯤ ꯄꯥꯔꯤ ꯄꯨꯔꯤꯒꯤ ꯄꯨꯋꯥꯔꯤ ꯃꯁꯤ ꯑꯩꯈꯣꯏ ꯑꯃꯨꯛ ꯍꯟꯅ ꯔꯤꯁꯔꯦꯛꯁꯟ ꯇꯧꯕ ꯔꯤꯕꯥꯏꯕꯜ ꯇꯧꯕ ꯌꯥꯝꯅ ꯗꯔꯀꯥꯔ ꯑꯣꯏ ꯃꯁꯤ ꯑꯃꯨꯛ ꯁ꯭ꯀꯨꯜꯒꯤ ꯁꯤꯂꯦꯕꯁ ꯑꯃꯗꯤ ꯀꯔꯤꯀꯨꯂꯝꯗ ꯍꯥꯞꯄꯒ ꯃꯁꯤꯒꯨꯝꯕ ꯃꯣꯔꯦꯜ ꯄ꯭ꯔꯤꯟꯁꯤꯄꯜꯁ ꯃꯣꯔꯦꯜ ꯁꯥꯏꯟꯁ ꯑꯁꯤ ꯄ꯭ꯔꯦꯛꯇꯤꯀꯦꯜꯂꯤ ꯑꯩꯈꯣꯏ ꯑꯦꯄ꯭ꯂꯥꯏꯠ ꯇꯧꯕꯒꯤ ꯃꯇꯝꯗꯨ ꯌꯧꯔꯦ ꯍꯥꯏꯅ ꯈꯟꯖꯩ ꯑꯗꯨꯗꯩ ꯏꯁꯥꯃꯛ ꯅꯣꯡꯃꯗꯤ ꯑꯐꯕ ꯃꯤ ꯑꯃ ꯑꯣꯏꯖꯒꯦ ꯍꯥꯏꯕꯗꯣ ꯑꯩ ꯏꯁꯥꯒꯤ ꯑꯁꯦꯡꯕ ꯄꯥꯟꯗꯝꯅꯤ